ꯄꯤꯇꯤ ꯎꯁꯥꯒꯤ ꯃꯔꯝꯗ ꯑꯩꯍꯥꯛ ꯇꯥꯖꯈ꯭ꯔꯦ ꯃꯍꯥꯛ ꯑꯁꯤ ꯚꯥꯔꯠꯀꯤ ꯃꯃꯤꯡ ꯂꯩꯔꯕ ꯂꯝꯖꯦꯜꯔꯣꯏ ꯑꯃꯅꯤ ꯃꯍꯥꯛ ꯑꯁꯤ ꯀ꯭ꯋꯤꯟ ꯑꯣꯐ ꯏꯟꯗꯤꯌꯥꯟ ꯇ꯭ꯔꯦꯛ ꯏꯟ ꯐꯤꯜ ꯍꯥꯏꯅꯁꯨ ꯈꯪꯅꯩ ꯃꯍꯥꯛ ꯀꯦꯔꯦꯂꯥꯗ ꯄꯣꯛꯈꯤ ꯑꯃꯁꯨꯡ ꯃꯍꯥꯛꯅ ꯚꯥꯔꯠ ꯄꯨ ꯃꯄꯥꯜ ꯂꯝꯗ ꯏꯕꯦꯟ ꯀꯌꯥ ꯑꯃ ꯃꯥꯏ ꯄꯥꯛꯇꯨꯅ ꯁꯛ ꯇꯥꯛꯄ ꯉꯝꯈꯤ ꯁꯥꯟꯅꯔꯣꯏ ꯑꯁꯤꯗꯒꯤ ꯑꯩꯈꯣꯏꯅ ꯇꯝꯖꯕ ꯌꯥꯕ ꯍꯥꯏꯔꯒꯗꯤ ꯍꯣꯠꯅꯕꯗ ꯀꯜꯂꯒꯗꯤ ꯃꯥꯏ ꯄꯥꯛꯄ ꯐꯪꯉꯤ ꯍꯥꯏꯕꯗꯨꯅꯤ